ꯍꯜꯂꯣ ꯑꯁꯤ ꯅꯍꯥꯟ ꯖꯥꯔꯥꯗꯒꯤ ꯑꯩꯅ ꯄ꯭ꯔꯣꯗꯛ ꯑꯃ ꯂꯧꯋꯦ ꯐꯤꯔꯣꯟꯅꯦ ꯑꯗꯨ ꯌꯥꯝ ꯐꯠꯇꯦ ꯃꯥꯒꯤ ꯀ꯭ꯋꯥꯂꯤꯇꯤ ꯍꯥꯏꯔ ꯐꯠꯇꯦ ꯑꯗꯨꯒ ꯃꯥꯒꯤ ꯁꯥꯏꯁꯅ ꯌꯥꯝ ꯆꯥꯎꯔꯒ ꯂꯩꯔꯝꯃꯦ ꯑꯗꯨꯅ ꯑꯦꯛꯁꯄꯤꯔꯤꯌꯦꯟꯁꯦ ꯌꯥꯝ ꯐꯠꯇꯦ